ꯆꯥꯛ ꯆꯥꯛ ꯊꯣꯡꯕ ꯑꯃ ꯅꯠꯇ꯭ꯔꯒ ꯆꯥꯕ ꯃꯇꯝꯗ ꯍꯥꯏꯕꯗꯤ ꯑꯩꯈꯣꯏꯒꯤ ꯃꯔꯨ ꯑꯣꯏꯅ ꯃꯨꯁꯁꯜꯃꯥꯟꯒꯤ ꯑꯣꯏꯕ ꯏꯁꯂꯥꯝꯒꯤ ꯑꯣꯏꯕ ꯆꯠꯅꯕꯤ ꯃꯇꯨꯡ ꯏꯟꯅ ꯊꯣꯡꯕ ꯃꯇꯝꯗ ꯑꯩꯈꯣꯏꯅ ꯑꯦꯅꯤ ꯄꯣꯠ ꯑꯃ ꯍꯦꯛ ꯊꯣꯡꯕ ꯃꯇꯝꯗ ꯕꯤꯁꯃꯤꯜꯂꯥ ꯑꯥ ꯑꯧꯖꯥꯕꯤꯂꯥꯜ ꯕꯤꯁꯃꯤꯜꯂꯥ ꯁꯣꯜꯂꯒ ꯊꯣꯡꯕ ꯑꯗꯨꯒ ꯊꯣꯡꯕ ꯂꯣꯏꯔꯕ ꯃꯇꯨꯡꯗ ꯑꯩꯈꯣꯏꯒꯤ ꯆꯥꯔꯝꯗꯥꯏꯗ ꯆꯥꯒꯗꯧꯔꯤꯕ ꯃꯐꯝ ꯑꯗꯨꯗ ꯗꯁꯇꯔ ꯈꯥꯟ ꯊꯥꯔꯒ ꯗꯁꯇꯔ ꯈꯥꯟ ꯃꯊꯛꯇ ꯄꯨꯈꯝ ꯄ꯭ꯂꯦꯠꯅ ꯆꯤꯡꯕ ꯌꯦꯟꯁꯥꯡ ꯆꯥꯛ ꯅ ꯆꯤꯡꯕ ꯑꯗꯨ ꯊꯝꯂꯕ ꯃꯇꯨꯡꯗ ꯑꯩꯈꯣꯏ ꯐꯝꯂꯒ ꯁꯨꯅꯠꯀꯤ ꯅꯤꯌꯝꯗ ꯐꯝꯂꯒ ꯃꯗꯨꯗ ꯕꯤꯁꯃꯤꯜꯂꯥ ꯑꯃꯁꯨꯡ ꯑꯧꯖꯕꯤꯜꯂꯥ ꯕꯤꯁꯃꯤꯜꯂꯥ ꯁꯣꯜꯂꯒ ꯆꯥꯕ ꯂꯣꯏꯔꯕ ꯂꯣꯏꯔꯛꯄꯒꯤ ꯑꯗꯨꯗ ꯑꯩꯈꯣꯏꯒꯤ ꯁꯨꯅꯠꯀꯤ ꯑꯩꯈꯣꯏ ꯃꯨꯁꯜꯃꯥꯟꯒꯤ ꯆꯠꯅꯕꯤ ꯃꯇꯨꯡꯏꯟꯅ ꯁꯨꯅꯠꯀꯤ ꯃꯇꯨꯡ ꯏꯟꯅ ꯄꯨꯈꯝꯁꯦ ꯁꯦꯡꯅ ꯍꯥꯏꯗꯤ ꯀꯠꯊꯣꯛꯂꯒ ꯁꯦꯡꯅ ꯆꯥꯕ ꯑꯁꯨꯝ ꯍꯥꯏꯅ ꯃꯨꯁꯜꯃꯥꯟꯒꯤ ꯗꯃꯛꯇꯗꯤ ꯆꯠꯅꯕꯤ ꯑꯃꯅꯤ ꯃꯁꯤ ꯑꯩꯈꯣꯏ ꯂꯣꯏꯅ ꯆꯠꯅꯕꯤ ꯑꯣꯏꯅ ꯇꯧꯏ ꯑꯗꯨꯒ ꯂꯣꯏꯅꯅ ꯃꯩꯇꯩ ꯏꯆꯤꯟ ꯏꯅꯥꯎꯁꯤꯡꯒꯤꯅ ꯆꯥꯛꯁꯤ ꯊꯣꯡꯗ꯭ꯔꯤꯉꯩ ꯃꯃꯥꯡꯗ ꯑꯩꯈꯣꯏ ꯊꯣꯡꯒꯗꯧꯔꯤꯕ ꯃꯤꯑꯣꯏ ꯑꯗꯨ ꯅꯨꯄꯤ ꯑꯣꯏꯒꯦꯔ ꯅꯨꯄꯥ ꯑꯣꯏꯒꯦꯔ ꯏꯔꯨꯖꯊꯣꯛꯄ ꯑꯗꯨꯒ ꯆꯥꯛ ꯊꯣꯡꯕ ꯃꯇꯝꯗ ꯆꯥꯛ ꯊꯣꯡꯂꯒ ꯂꯣꯏꯔꯕ ꯃꯇꯨꯡꯗ ꯆꯥꯗ꯭ꯔꯤꯉꯩꯗ ꯆꯥꯒꯗꯧꯔꯤꯕ ꯃꯐꯝ ꯑꯗꯨ ꯋꯥꯏ ꯇꯩꯊꯣꯛꯄ ꯑꯗꯨꯒ ꯆꯥꯕ ꯂꯣꯏꯔꯕ ꯃꯇꯨꯡꯗ ꯃꯈꯣꯏꯅ ꯄꯨꯈꯝꯗ ꯈꯔ ꯂꯦꯝꯕꯒꯤ ꯆꯠꯅꯕꯤ ꯑꯃꯁꯨ ꯂꯩ ꯑꯗꯨꯒ ꯆꯥꯕ ꯂꯣꯏꯔꯕ ꯃꯇꯨꯡꯗ ꯆꯥꯔꯝꯂꯤꯕ ꯃꯐꯝ ꯑꯗꯨꯁꯨ ꯃꯈꯣꯏꯅ ꯋꯥꯏ ꯑꯃꯨꯛ ꯍꯟꯅ ꯇꯩꯊꯣꯛꯑꯒ ꯃꯗꯨꯗ ꯀꯣꯜ ꯂꯤꯛꯁꯤꯡ ꯑꯗꯨ ꯂꯧꯊꯣꯛꯑꯕ ꯃꯇꯨꯡꯗ ꯋꯥꯏ ꯇꯩꯊꯣꯛꯄꯒꯤ ꯆꯠꯅꯕꯤ ꯑꯁꯤ ꯂꯩ